ꯁꯤꯇꯤ ꯀꯦꯞ ꯏꯝꯐꯥꯜ ꯑꯣꯏꯕꯤꯔꯕꯣ ꯗꯦꯠ ꯐꯣꯔꯇꯤꯟꯒꯤ ꯂꯨꯍꯣꯡꯕ ꯑꯃꯒꯤꯗꯃꯛꯇ ꯀꯦꯞ ꯈꯔ ꯋꯥꯏꯖꯒꯦꯅ ꯐꯣꯟ ꯇꯧꯖꯔꯛꯄꯅꯦ ꯂꯨꯍꯣꯡꯕꯒꯤꯁꯦ ꯑꯩꯈꯣꯏ ꯀꯤꯌꯥꯝꯒꯩ ꯃꯨꯁꯂꯤꯝ ꯑꯋꯥꯡ ꯂꯩꯀꯥꯏ ꯀꯥꯟꯆꯤꯄꯨꯔꯗꯒꯤ ꯀꯩꯅꯥꯁꯤ ꯂꯧꯔꯒ ꯑꯗꯨꯒ ꯍꯣꯇꯦꯜ ꯀ꯭ꯂꯥꯁꯤꯛꯇ ꯍꯣꯇꯦꯜ ꯀ꯭ꯂꯥꯁꯤꯛ ꯐꯥꯎꯕ ꯆꯠꯂꯅꯤꯗꯅ ꯑꯗꯨꯗꯒꯤ ꯐꯪꯁꯟ ꯂꯣꯏꯔꯒ ꯑꯃꯨꯛꯀ ꯍꯣꯇꯦꯜ ꯀ꯭ꯂꯥꯁꯤꯛꯇꯒꯤꯅ ꯂꯤꯂꯣꯡ ꯑꯇꯧꯈꯣꯡ ꯅꯨꯄꯥ ꯃꯌꯨꯝ ꯐꯥꯎꯕ ꯑꯃꯨꯛꯀ ꯆꯠꯀꯗꯕꯅꯦꯕ ꯑꯗꯣ ꯍꯏꯔꯤꯕ ꯒꯥꯔꯤꯁꯦ ꯒꯥꯔꯤ ꯇꯔꯥꯥꯉꯥꯃꯨꯛ ꯋꯥꯏꯖꯒꯦ ꯒꯥꯔꯤ ꯇꯔꯥꯥꯉꯥꯃꯨꯛꯁꯤꯗ ꯒꯥꯔꯤ ꯃꯉꯥ ꯑꯃꯗꯤ ꯑꯦꯁ ꯏꯌꯨ ꯚꯤ ꯕ꯭ꯂꯦꯛ ꯀꯂꯔꯗ ꯑꯗꯨꯒ ꯃꯉꯥ ꯑꯃꯅ ꯑꯦꯁ ꯏꯌꯨ ꯚꯤ ꯋꯥꯏꯠ ꯀꯂꯔ ꯑꯗꯨꯗꯨꯒ ꯃꯉꯥ ꯑꯃꯅ ꯑꯃꯨꯛꯀ ꯑꯦꯁ ꯏꯌꯨ ꯚꯤ ꯔꯦꯠ ꯀꯂꯔ ꯑꯣꯏꯍꯟꯕꯤꯕ ꯌꯥꯒꯗ꯭ꯔꯥ ꯑꯗꯨ ꯍꯥꯏꯔꯤꯕꯁꯤꯡꯁꯦ ꯑꯩꯈꯣꯏꯒꯤ ꯆꯠꯄꯁꯦ ꯄꯨꯡ ꯄꯨꯡ ꯑꯅꯤꯗꯒꯤ ꯆꯠꯄ ꯍꯧꯔꯅꯤ ꯑꯗꯨꯗꯨꯒ ꯐꯪꯁꯟ ꯀꯩꯀꯩ ꯂꯣꯏꯔꯒ ꯑꯃꯨꯛꯀ ꯄꯨꯡ ꯇꯔꯥꯃꯈꯥꯏꯗ ꯁꯣꯔꯤ ꯄꯨꯡ ꯇꯔꯨꯛꯇꯒꯤ ꯍꯣꯇꯦꯜ ꯀ꯭ꯂꯥꯁꯤꯛꯇꯒꯤ ꯊꯣꯂꯛꯑꯒ ꯑꯇꯧꯈꯣꯡ ꯐꯥꯎꯕ ꯆꯠꯀꯗꯕꯅꯤ